ꯏꯝꯐꯥꯜ ꯋꯦꯁ ꯖꯤꯂꯥ ꯑꯁꯤꯗ ꯃꯔꯨ ꯑꯣꯏ ꯃꯔꯨꯑꯣꯏꯅ ꯅꯥ ꯃꯔꯨꯑꯣꯏꯕ ꯃꯔꯨꯑꯣꯏꯅ ꯇꯥꯔꯤꯕꯗꯤ ꯃꯩꯇꯩ ꯀꯝꯃ꯭ꯌꯨꯅꯤꯇꯤ ꯃꯨꯁꯂꯤꯝ ꯀꯃ꯭ꯌꯨꯅꯤꯇꯤ ꯀꯕꯨꯏ ꯀꯃ꯭ꯌꯨꯅꯤꯇꯤ ꯑꯁꯤꯅꯆꯤꯡꯕ ꯀꯌꯥ ꯑꯃ ꯇꯥꯔꯤ ꯃꯅꯤ ꯀꯩꯅꯣ ꯏꯝꯐꯥꯜ ꯋꯦꯁ ꯗꯤꯁꯇ꯭ꯔꯤꯛ ꯑꯁꯤꯗ ꯃꯔꯨꯑꯣꯏꯅ ꯏꯝꯐꯥꯜ ꯋꯦꯁ ꯗꯤꯁꯇ꯭ꯔꯤꯛ ꯑꯁꯤꯗ ꯉꯥꯡꯅꯔꯤꯕ ꯂꯣꯟ ꯑꯁꯤ ꯃꯩꯇꯩ ꯂꯣꯟ ꯃꯩꯇꯩ ꯂꯣꯟ ꯀꯕꯨꯏ ꯂꯣꯟ ꯀꯌꯥ ꯑꯃ ꯉꯥꯡꯅꯔꯤ ꯑꯗꯨꯕꯨ ꯂꯣꯟ ꯑꯁꯤꯒꯤ ꯃꯔꯨꯑꯣꯏꯅ ꯑꯩꯈꯣꯏ ꯃꯁꯦꯜ ꯂꯣꯟ ꯐꯥꯎꯅꯕꯒꯤꯗꯃꯛꯇꯗꯤ ꯃꯅꯤꯄꯨꯔꯤ ꯂꯦꯡꯒ꯭ꯋꯦꯁ ꯑꯁꯤꯅ ꯍꯦꯟꯅ ꯀꯃꯟ ꯑꯣꯏꯅ ꯉꯥꯡꯅꯔꯤ ꯏꯝꯐꯥꯜ ꯋꯦꯁ ꯗꯤꯁꯇ꯭ꯔꯤꯛ ꯑꯁꯤꯗ ꯇꯥꯃꯤꯟꯅꯔꯤꯕ ꯀꯥꯡꯂꯨꯞ ꯈꯦꯠꯅꯔꯕ ꯀꯥꯡꯂꯨꯞ ꯑꯣꯏꯖ ꯑꯣꯏꯕ ꯇꯥꯔꯒꯁꯨ ꯃꯁꯤꯗ ꯇꯥꯃꯤꯟꯅꯔꯤꯕ ꯀꯥꯡꯂꯨꯞꯁꯤꯡ ꯑꯁꯤ ꯑꯗꯨꯛꯀꯤ ꯃꯇꯤꯛ ꯅꯨꯡꯁꯤ ꯆꯥꯟꯅꯅ ꯍꯤꯡꯃꯤꯟꯅꯕ ꯑꯃ ꯑꯣꯏ ꯑꯔꯩ ꯂꯩ ꯑꯔꯩ ꯂꯩꯇ ꯇꯥꯊꯣꯛ ꯇꯥꯁꯤꯟ ꯇꯧꯅꯗꯨꯅ ꯌꯥꯝꯅ ꯅꯨꯡꯁꯤ ꯌꯥꯝꯅ ꯅꯨꯡꯁꯤꯅꯅ ꯍꯤꯡꯃꯤꯟꯅꯔꯤ ꯀꯝꯃ꯭ꯌꯨꯅꯤꯇꯤ ꯑꯃꯠꯇꯕꯨ ꯍꯟꯊꯅ ꯈꯟꯕ ꯂꯩꯅꯗꯦ ꯍꯥꯏꯔꯤꯕ ꯗꯤꯁꯇ꯭ꯔꯤꯛ ꯑꯁꯤꯗ ꯑꯃꯅ ꯑꯋꯥꯕ ꯇꯥꯔꯕ ꯃꯇꯝ ꯑꯃꯗꯤ ꯈꯨꯗꯣꯡꯊꯤꯕ ꯀꯌꯥ ꯑꯃ ꯇꯥꯕ ꯃꯇꯝꯗꯁꯨ ꯑꯩꯈꯣꯏ ꯑꯃꯠꯇꯅꯤ ꯍꯥꯏꯕꯒꯤ ꯋꯥꯈꯜꯂꯣꯟꯗ ꯑꯩꯈꯣꯏ ꯄꯨꯝꯅꯃꯛ ꯑꯁꯤ ꯑꯃꯅ ꯑꯃꯒꯤ ꯃꯇꯦꯡ ꯌꯥꯝꯅ ꯄꯥꯡꯉꯤ ꯃꯩꯇꯩꯒꯤꯗꯃꯛꯇꯗꯤ ꯃꯅꯤꯄꯨꯔꯤ ꯃꯅꯤꯄꯨꯔꯤꯗ ꯇꯥꯔꯛ ꯏꯝꯐꯥꯜ ꯋꯦꯁ ꯗꯤꯁꯇ꯭ꯔꯤꯛꯇ ꯇꯥꯔꯤꯕ ꯃꯩꯇꯩ ꯃꯩꯇꯩ ꯀꯝꯃ꯭ꯌꯨꯅꯤꯇꯤꯒꯤꯗꯃꯛꯇꯗꯤ ꯅꯤꯉꯣꯜ ꯆꯥꯛꯀꯧꯕ ꯅꯤꯉꯣꯜ ꯆꯥꯛꯀꯧꯕ ꯆꯩꯔꯥꯎꯕ ꯑꯁꯤꯅ ꯈ꯭ꯋꯥꯏꯗꯒꯤ ꯆꯥꯎꯕ ꯀꯨꯝꯍꯩ ꯑꯣꯏꯔꯤ ꯑꯗꯨꯒ ꯃꯨꯁꯂꯤꯝ ꯀꯝꯃ꯭ꯌꯨꯅꯤꯇꯤꯁꯤꯡꯒꯤꯅ ꯏꯗꯨꯜ ꯐꯤꯜꯇꯔ ꯏꯗꯨꯜ ꯖꯨꯍꯥ ꯑꯁꯤꯅꯆꯤꯡꯕ ꯀꯌꯥ ꯑꯃ ꯇꯧꯗꯨꯅ ꯃꯈꯣꯏꯒꯤ ꯃꯔꯨꯑꯣꯏꯕ ꯀꯨꯝꯍꯩ ꯑꯣꯏꯔꯤ ꯑꯗꯨꯒ ꯀꯕꯨꯏ ꯖꯥꯇꯤꯒꯤꯗꯃꯛꯇꯅ ꯒꯥꯡꯉꯥꯏ ꯇꯧꯗꯨꯨꯅ ꯂꯧꯔꯣꯛ ꯄꯟꯊꯥꯗ ꯂꯧꯔꯣꯛ ꯄꯟꯊꯥꯗ ꯃꯈꯣꯏꯒꯤꯁꯨ ꯌꯥꯝꯅ ꯆꯥꯎꯕ ꯐꯦꯁꯇꯤꯕꯦꯜ ꯑꯃ ꯄꯥꯡꯊꯣꯛꯏ ꯑꯗꯨꯒ ꯃꯩꯇꯩꯒꯤ ꯂꯥꯏ ꯍꯔꯥꯎꯕ ꯃꯇꯝꯗ ꯀꯕꯨꯏ ꯖꯒꯣꯏ ꯑꯁꯤ ꯌꯥꯎꯗꯕ ꯌꯥꯗꯕ ꯑꯃ ꯑꯣꯏꯔꯤ ꯃꯁꯤꯅ ꯇꯥꯛꯄꯗꯤ ꯈꯦꯠꯅꯕ ꯀꯝꯃ꯭ꯌꯨꯅꯤꯇꯤ ꯑꯣꯏꯖꯕ ꯇꯥꯔꯒꯁꯨ ꯑꯩꯈꯣꯏ ꯃꯁꯦꯜ ꯑꯁꯤ ꯑꯃꯠꯇꯅꯤ ꯍꯥꯏꯕꯒꯤ ꯋꯥꯈꯜꯂꯣꯟ ꯑꯗꯨ ꯐꯣꯡꯗꯣꯛꯂꯤ ꯃꯗꯨꯅ ꯏꯝꯐꯥꯜ ꯋꯦꯁꯠ ꯗꯤꯁꯇ꯭ꯔꯤꯛ ꯑꯁꯤꯗ ꯇꯥꯃꯤꯟꯅꯔꯤꯕ ꯀꯥꯡꯂꯨꯞꯁꯤꯡ ꯅꯨꯡꯁꯤꯅꯅ ꯑꯃꯠꯇ ꯑꯣꯏꯅ ꯍꯤꯡꯃꯤꯟꯅꯩ ꯍꯥꯏꯕꯁꯤ ꯑꯩꯅ ꯈꯪꯍꯟꯅꯤꯡꯉꯤ